ꯍꯜꯂꯣ ꯇꯥ ꯆꯥꯎꯕ ꯅꯪꯒꯤ ꯏꯀꯣ ꯕꯦꯟꯗ ꯑꯩꯒꯤ ꯋꯥꯜꯂꯦꯠ ꯇꯥꯈ꯭ꯔꯕ ꯃꯥꯜꯂꯦ ꯋꯥꯜꯂꯦꯠꯇꯨꯗ ꯑꯩꯒꯤ ꯑꯗꯥꯔꯁꯨ ꯌꯥꯎꯔꯕꯅꯦ ꯄꯩꯁꯥꯁꯨ ꯌꯥꯎꯔꯦ ꯑꯗꯨꯅ ꯅꯪ ꯑꯝꯇ ꯑꯩꯒꯤ ꯐꯝꯐꯝꯗꯨꯗ ꯆꯦꯛ ꯇꯧꯕꯤꯌꯣ ꯅꯪ ꯐꯪꯂꯒꯗꯤ ꯑꯩ ꯍꯧꯖꯤꯛ ꯎꯄꯥꯏ ꯀꯔꯤꯁꯨ ꯂꯩꯇꯦ ꯗꯨꯀꯥꯟꯒꯤ ꯄꯣꯠ ꯂꯧꯅꯤꯡꯉꯥꯏꯁꯨ ꯌꯥꯝ ꯂꯩꯌꯦ ꯑꯗꯨꯒ ꯀꯔꯤ ꯀꯔꯥ ꯑꯦꯟꯁꯥꯡ ꯅꯥꯄꯤꯁꯨ ꯈꯔ ꯂꯧꯅꯤꯡꯉꯥꯏꯁꯨ ꯌꯥꯝ ꯂꯩꯌꯦ ꯑꯗꯨꯅ ꯅꯪ ꯌꯥꯔꯒꯗꯤ ꯑꯩꯒꯤ ꯐꯝꯐꯝꯗꯨ ꯑꯗꯨꯗ ꯑꯃꯨꯛꯇ ꯆꯦꯛ ꯇꯧꯕꯤꯌꯨꯅꯦ ꯇꯥ ꯆꯥꯎꯕ ꯀꯣ ꯍꯣꯏ ꯍꯣꯏ ꯍꯣꯏ